ꯑꯌꯣꯛꯄ ꯌꯦꯟ ꯉꯥꯅꯨꯗ ꯃꯍꯤꯛꯅ ꯊꯣꯛꯍꯟꯕ ꯂꯩꯅꯥꯁꯤꯡ ꯃꯊꯤ ꯐꯥꯏꯕꯗ ꯑꯉꯥꯡꯕ ꯃꯆꯨ ꯃꯥꯟꯕ ꯌꯥꯎꯏ ꯃꯅꯥꯇꯣꯟꯗ ꯃꯍꯤ ꯇꯥꯕ ꯑꯗꯨꯝ ꯆꯠꯂꯝꯕꯗꯒꯤ ꯎꯏꯕ ꯑꯗꯨꯒ ꯑꯁꯤꯅꯆꯤꯡꯕꯒꯤ ꯆꯤꯡꯕꯁꯤꯡ ꯑꯁꯤ ꯇꯧꯏ ꯑꯩꯈꯣꯏꯅ ꯑꯌꯣꯛꯄ ꯁꯥ ꯎꯆꯦꯛꯁꯤꯡ ꯑꯁꯦ ꯌꯥꯝꯅ ꯃꯁꯥ ꯃꯎꯅ ꯊꯝꯕ ꯊꯝꯅꯅꯕꯒꯤꯗꯃꯛꯇ ꯃꯥꯒꯤ ꯃꯀꯣꯟꯁꯤꯡ ꯑꯗꯨ ꯆꯣꯠ ꯆꯣꯠ ꯂꯥꯎꯍꯟꯗꯕ ꯃꯆꯤꯟꯖꯥꯛ ꯄꯤꯖꯕ ꯃꯇꯝꯗ ꯃꯣꯠꯍꯟꯗꯕ ꯂꯨꯅ ꯄꯤꯖꯕ ꯊꯛꯅꯕ ꯏꯁꯤꯡ ꯑꯗꯨ ꯑꯔꯨꯕ ꯑꯣꯏꯍꯟꯕ ꯑꯗꯨꯗꯒꯤ ꯍꯥꯞꯅꯕ ꯄꯥꯠꯇ꯭ꯔꯁꯤꯡ ꯑꯗꯨ ꯇꯣꯏꯅ ꯆꯥꯝꯊꯣꯛꯄꯤꯕ ꯑꯗꯨꯗꯒꯤ ꯃꯥꯒꯤ ꯑꯀꯣꯏꯕꯗꯣ ꯂꯨꯅ ꯅꯥꯟꯅ ꯇꯤꯟꯀꯥꯡꯅ ꯏꯟꯗꯅꯕ ꯍꯥꯏꯕꯗꯤ ꯑꯩꯈꯣꯏꯅ ꯐꯖꯅ ꯇꯧꯕꯤꯒꯅꯤ